ꯑꯩꯅ ꯑꯍꯥꯟꯕ ꯊꯣꯡꯕ ꯃꯇꯝꯗ ꯑꯩꯉꯣꯟꯗ ꯌꯥꯝꯅ ꯂꯨꯈꯤꯕ ꯊꯧꯑꯣꯡ ꯍꯥꯏꯗꯤ ꯑꯦꯟꯁꯥꯡ ꯑꯁꯦ ꯁꯤꯒꯤꯁꯤ ꯎꯇꯤ ꯊꯣꯡꯕꯅꯤ ꯎꯇꯤ ꯊꯣꯡꯕꯁꯦ ꯑꯩꯗꯤ ꯈꯪꯗꯕꯗꯒꯤ ꯑꯩꯅ ꯑꯍꯥꯟꯕ ꯊꯣꯡꯕ ꯃꯇꯝꯗ ꯈꯔꯤ ꯍꯥꯞꯄꯁꯦ ꯏꯁꯤꯡ ꯏꯪꯉꯤꯉꯩ ꯃꯇꯝꯗ ꯍꯥꯞꯀꯗꯕꯅꯤ ꯑꯗꯨ ꯈꯪꯗꯕꯒꯤ ꯑꯩꯅ ꯁꯥꯔꯛꯄ ꯃꯇꯝꯗꯁꯨ ꯍꯥꯞꯆꯤꯜꯂꯦ ꯀꯥꯝꯊꯣꯛꯑꯕ ꯃꯇꯨꯡꯗꯁꯨ ꯍꯥꯞꯆꯤꯟꯕ ꯑꯣꯏꯒ꯭ꯔꯦ ꯑꯗꯨ ꯑꯩ ꯈꯔꯤꯒꯤ ꯆꯥꯡꯁꯦ ꯈꯪꯗꯕꯗꯒꯤ ꯃꯦꯟ ꯃꯥꯟ ꯑꯃ ꯇꯥꯗꯕꯗꯒꯤ ꯑꯩꯅ ꯃꯌꯥꯝ ꯑꯃ ꯍꯥꯞꯆꯤꯜꯂꯨꯏ ꯃꯌꯥꯝ ꯑꯃ ꯍꯥꯞꯆꯤꯟ ꯀꯥꯟꯗ ꯎꯇꯤꯁꯦ ꯌꯥꯝꯅ ꯍꯥꯎꯇꯕ ꯆꯥꯕꯗ ꯐꯛ ꯐꯛ ꯂꯥꯎꯔꯒ ꯌꯥꯝꯅ ꯍꯥꯎꯈꯤꯗꯦ ꯈꯔꯤ ꯍꯦꯟꯃꯟꯕꯗꯒꯤ ꯌꯥꯛꯈꯠꯂꯒ ꯂꯩꯔꯒ ꯌꯥꯝ ꯍꯥꯎꯇꯕ ꯑꯃ ꯑꯣꯏꯒ꯭ꯔꯦ ꯑꯗꯨꯒꯤ ꯃꯇꯨꯡ ꯑꯩꯅ ꯊꯣꯡꯕ ꯃꯇꯝꯗꯗꯤ ꯑꯩꯈꯣꯏ ꯃꯃꯥꯅ ꯑꯩꯉꯣꯟꯗ ꯇꯥꯛꯄꯤꯔꯒ ꯈꯔꯤꯁꯦ ꯏꯁꯤꯡ ꯏꯪꯉꯤꯉꯩ ꯃꯇꯝꯗ ꯍꯥꯞꯀꯗꯕꯅꯤ ꯃꯆꯨ ꯍꯥꯞꯆꯤꯟꯕ ꯌꯥꯗꯦ ꯎꯇꯤ ꯊꯣꯡꯕꯗ ꯑꯗꯨꯒ ꯈꯔꯤꯒꯤ ꯆꯥꯡ ꯍꯥꯏꯕꯁꯦ ꯎꯇꯤꯗꯨꯗ ꯄꯣꯝꯃꯤꯕ ꯃꯅꯥ ꯃꯁꯤꯡ ꯃꯌꯥꯝꯗꯨꯒꯤ ꯆꯥꯡꯗꯣ ꯌꯦꯡꯉꯒ ꯍꯥꯞꯀꯗꯕꯅꯤ ꯍꯥꯏꯕꯗꯒꯤ ꯑꯩꯅ ꯃꯊꯪ ꯊꯣꯡꯕ ꯃꯇꯝꯗꯗꯤ ꯈꯔꯤꯒꯤ ꯆꯥꯡꯁꯦ ꯑꯩꯅ ꯌꯦꯡꯉꯒ ꯈꯖꯤꯛꯈꯛ ꯍꯥꯞꯄꯦ ꯑꯗꯨꯒ ꯌꯥꯝ ꯍꯥꯎꯕ ꯎꯇꯤ ꯊꯣꯡꯕ ꯑꯃꯁꯨ ꯑꯣꯏꯈ꯭ꯔꯦ ꯑꯗꯨꯗ ꯊꯣꯡꯕꯗꯗꯤ ꯑꯍꯥꯟꯕꯗꯗꯤ ꯌꯥꯝ ꯍꯥꯎꯇꯕ ꯑꯣꯏꯔꯝꯃꯤ ꯑꯅꯤꯁꯨꯕꯗꯗꯤ ꯌꯥꯝ ꯍꯥꯎꯕ ꯑꯦꯟꯁꯥꯡ ꯑꯃ ꯑꯣꯏꯈ꯭ꯔꯦ